ꯑꯩꯅ ꯈ꯭ꯋꯥꯏꯗꯒꯤ ꯄꯥꯝꯖꯕ ꯑꯏꯕ ꯂꯥꯏꯔꯤꯛ ꯈꯔ ꯂꯩ ꯑꯗꯨꯕꯨ ꯑꯏꯕ ꯂꯥꯏꯔꯤꯛ ꯑꯗꯨꯒꯤ ꯃꯃꯤꯡꯅ ꯈ꯭ꯋꯥꯏꯔꯥꯛꯄꯝ ꯆꯥꯎꯕꯅ ꯏꯕ ꯁꯥꯇ꯭ꯔ ꯃꯆꯥ ꯑꯁꯤꯅꯤ ꯑꯏꯕ ꯑꯗꯨꯒꯤ ꯂꯥꯏꯔꯤꯛ ꯈꯔꯗꯪ ꯑꯗꯨꯗꯤ ꯑꯩꯅ ꯈꯟꯖꯕꯗ ꯁꯥꯇ꯭ꯔ ꯃꯆꯥ ꯀꯥꯟꯅꯕ ꯋꯥ ꯐꯤꯗꯝ ꯋꯥꯈꯜ ꯋꯥꯈꯜꯒꯤ ꯏꯆꯦꯜ ꯊꯝꯃꯣꯏꯒꯤ ꯂꯩꯔꯥꯡ ꯂꯕꯪ ꯂꯇꯥ ꯅꯣꯕꯦꯜ ꯍꯥꯏꯔꯤꯕ ꯂꯥꯏꯔꯤꯛ ꯈꯨꯗꯤꯡꯃꯛꯁꯤ ꯈ꯭ꯋꯥꯏꯔꯥꯛꯄꯝ ꯆꯥꯎꯕꯅ ꯏꯕꯤꯔꯝꯕ ꯂꯥꯏꯔꯤꯛ ꯉꯥꯛꯇꯅꯤ ꯃꯍꯥꯛꯅ ꯏꯔꯝꯕ ꯑꯁꯤꯗ ꯁꯥꯇ꯭ꯔꯥ ꯃꯆꯥ ꯑꯁꯤ ꯈ꯭ꯋꯥꯏꯗꯒꯤ ꯑꯩꯅ ꯄꯥꯖꯕ ꯃꯇꯝꯗ ꯊꯋꯥꯏ ꯌꯥꯎꯅ ꯑꯃꯗꯤ ꯁꯤꯗ ꯀꯥꯟꯅꯕ ꯀꯌꯥ ꯑꯃ ꯐꯪꯏ ꯑꯩꯈꯣꯏ ꯂꯩꯃꯤꯟꯅꯔꯤꯕ ꯈꯨꯗꯤꯡꯃꯛ ꯂꯩꯀꯥꯏ ꯈꯨꯗꯤꯡꯃꯛ ꯂꯩꯀꯥꯏꯗ ꯂꯩꯔꯤꯕ ꯏꯆꯤꯟ ꯏꯅꯥꯎ ꯑꯃꯗꯤ ꯏꯌꯥꯝꯕ ꯏꯄ꯭ꯋꯥ ꯈꯨꯗꯤꯡꯃꯛꯅ ꯑꯩꯈꯣꯏꯗ ꯈꯪꯗꯕ ꯀꯌꯥꯁꯨ ꯍꯥꯏꯕꯤꯔꯛꯏ ꯑꯗꯨꯕꯨ ꯁꯥꯇ꯭ꯔ ꯃꯆꯥ ꯑꯃꯗ ꯁꯥꯇ꯭ꯔ ꯃꯆꯥ ꯑꯃꯒꯤ ꯄꯨꯟꯁꯤꯗ ꯊꯣꯛꯂꯤꯕ ꯑꯩꯈꯣꯏꯗ ꯐꯪꯂꯤꯕ ꯂꯥꯏꯐꯀꯤ ꯀꯥꯟꯅꯕ ꯑꯃꯗꯤ ꯀꯥꯟꯅꯗꯕ ꯀꯌꯥ ꯑꯃꯁꯨ ꯐꯪꯏ ꯑꯗꯨꯕꯨ ꯁꯥꯇ꯭ꯔ ꯃꯆꯥ ꯑꯣꯏꯕꯅ ꯑꯩꯈꯣꯏꯒꯤ ꯄꯨꯟꯁꯤꯗ ꯑꯩꯅ ꯊꯦꯡꯅꯖꯔꯛꯄꯗ ꯀꯥꯟꯅꯕ ꯀꯌꯥ ꯑꯁꯤ ꯌꯥꯝꯅ ꯎꯕ ꯐꯪꯏ ꯁꯥꯇ꯭ꯔ ꯃꯆꯥ ꯑꯣꯏꯔꯛꯄꯅ

ꯏꯀꯥꯏ ꯈꯨꯝꯅꯕ ꯎꯠꯄ ꯑꯗꯨꯒ ꯑꯍꯜ ꯂꯃꯟ ꯎꯕ ꯃꯇꯝꯗ ꯃꯇꯦꯡ ꯄꯥꯡꯕꯤꯕ ꯑꯃꯗꯤ ꯃꯤꯅꯨꯡꯁꯤ ꯈꯪꯕ ꯍꯥꯏꯕꯁꯤ ꯈꯨꯗꯤꯡꯃꯛ ꯁꯥꯇ꯭ꯔ ꯃꯆꯥ ꯑꯃꯗ ꯌꯥꯎꯔꯤꯕ ꯈꯨꯗꯤꯡꯃꯛ ꯃꯁꯤꯗ ꯃꯈꯣꯏꯅ ꯇꯝꯂꯛꯄ ꯃꯇꯝꯗ ꯂꯣꯏꯅꯃꯛ ꯊꯦꯡꯅꯩ ꯑꯗꯨꯒ ꯊꯕꯛ ꯑꯣꯏꯅ ꯇꯧꯕꯗꯁꯨ ꯁꯥꯇ꯭ꯔ ꯃꯆꯥ ꯑꯣꯏꯕ ꯈꯨꯗꯤꯡꯃꯛꯁꯤꯅ ꯇꯧꯅꯕ ꯍꯣꯠꯅꯩ ꯁꯥꯇ꯭ꯔ ꯑꯣꯏꯔꯛꯇꯕ ꯄꯨꯟꯁꯤ ꯑꯗꯨꯗꯤ ꯑꯔꯦꯝꯕꯅꯤ ꯍꯥꯏꯅꯩ ꯍꯥꯏꯕꯗꯤ ꯃꯈꯣꯏꯗ ꯇꯧꯅꯤꯡꯕ ꯈꯨꯗꯤꯡꯃꯛ ꯑꯔꯦꯝꯕ ꯉꯥꯛꯇ ꯑꯣꯏ ꯃꯔꯝꯗꯤ ꯇꯧꯒꯦꯅ ꯈꯜꯂꯒꯁꯨ ꯇꯧꯅꯤꯡꯕꯒꯤ ꯋꯥꯈꯜ ꯂꯩꯇꯦ ꯑꯗꯨꯝ ꯇꯧꯗ꯭ꯔꯁꯨ ꯌꯥꯏ ꯍꯥꯏꯕꯒꯤ ꯋꯥꯈꯜ ꯂꯩ ꯑꯗꯨꯅ ꯃꯃꯤꯠ ꯇꯥꯡꯕꯒꯨꯝꯕꯅꯤ ꯍꯥꯏꯅ ꯃꯌꯥꯝꯅ ꯂꯧꯅꯩ ꯂꯥꯏꯔꯤꯛ ꯇꯝꯗꯕ ꯁꯥꯇ꯭ꯔꯒꯤ ꯄꯨꯟꯁꯤ ꯑꯣꯏꯔꯛꯇꯕ ꯃꯤ ꯑꯗꯨꯗꯤ ꯑꯇꯟꯕ ꯑꯃꯗꯤ ꯃꯤꯠ ꯇꯥꯡꯕꯒꯤ ꯄꯥꯡꯈꯛꯀ ꯆꯞ ꯃꯥꯟꯅꯩ ꯍꯥꯏꯅꯩ ꯑꯗꯨꯕꯨ ꯁꯥꯇ꯭ꯔꯒꯤ ꯄꯨꯟꯁꯤ ꯄꯨꯟꯁꯤꯗ ꯊꯦꯡꯅꯔꯛꯄ ꯁꯥꯇ꯭ꯔ ꯃꯆꯥ ꯑꯣꯏꯔꯛꯄꯒꯤ ꯑꯩꯈꯣꯏꯗ ꯀꯥꯟꯅꯕ ꯀꯌꯥ ꯑꯃ ꯐꯪꯍꯜꯂꯤꯕ ꯑꯁꯤ ꯑꯩꯈꯣꯏꯗ ꯏꯁꯥꯃꯛꯇꯁꯨ ꯍꯥꯏꯔꯒ ꯑꯩꯈꯣꯏꯅ ꯐꯪꯂꯤꯁꯤ ꯑꯌꯨꯛꯇꯒꯤꯅ ꯅꯨꯃꯤꯗꯥꯡ ꯐꯥꯎꯗ ꯑꯩꯈꯣꯏꯅ ꯇꯧꯔꯤꯕ ꯍꯩꯅꯕꯤ ꯊꯝꯕꯤ ꯍꯥꯏꯕꯁꯤ ꯍꯧꯒꯠꯂꯛꯄꯒ ꯑꯩꯈꯣꯏ ꯕ꯭ꯔꯁ ꯇꯧꯔꯅꯤ ꯌꯥ ꯀꯩ ꯁꯦꯡꯗꯣꯛꯂꯒ ꯑꯩꯈꯣꯏ ꯉꯥꯏꯍꯥꯛꯇꯁꯨ ꯑꯦꯛꯁꯔꯁꯥꯏꯖ ꯇꯧꯕ ꯊꯣꯛꯀꯅꯤ ꯃꯁꯤꯒꯤ ꯍꯩꯅꯕꯤ ꯍꯦꯕꯤꯠ ꯑꯁꯤ ꯑꯐꯕ ꯑꯐꯕ ꯍꯩꯅꯕꯤ ꯍꯦꯕꯤꯠ ꯑꯃꯅꯤ ꯑꯗꯨꯕꯨ ꯁꯥꯇ꯭ꯔꯒꯤ ꯄꯨꯟꯁꯤ ꯑꯁꯤꯗ ꯑꯁꯤꯒꯨꯝꯕ ꯇꯧꯒꯦ ꯍꯥꯏꯕ ꯋꯥꯈꯜ ꯑꯃ ꯊꯝꯃꯤ

ꯇꯧꯒꯦ ꯈꯜꯂꯤꯕ ꯑꯗꯨꯕꯨ ꯁꯥꯇ꯭ꯔ ꯃꯆꯥ ꯑꯃ ꯑꯣꯏꯕꯅ ꯃꯔꯝ ꯑꯣꯏꯔꯒ ꯇꯧꯅꯤꯡꯕ ꯑꯃꯁꯨ ꯄꯣꯛꯏ ꯑꯗꯨꯕꯨ ꯁꯤꯗ ꯑꯩꯈꯣꯏꯅ ꯍꯥꯏꯅꯤꯡꯕꯗꯤ ꯂꯥꯏꯔꯤꯛ ꯑꯁꯤꯗ ꯌꯥꯝꯅ ꯀꯥꯟꯅꯕ ꯀꯌꯥ ꯑꯃꯁꯨ ꯄꯤꯔꯤ ꯁꯥꯇ꯭ꯔ ꯃꯆꯥ ꯍꯥꯏꯔꯤꯕ ꯂꯥꯏꯔꯤꯛ ꯑꯁꯤꯒꯤ ꯃꯃꯤꯡ ꯑꯁꯤ ꯌꯥꯝꯅ ꯀꯥꯟꯅꯕ ꯑꯗꯨꯒ ꯑꯏꯕ ꯑꯗꯨꯅ ꯏꯔꯝꯂꯤꯕ ꯑꯁꯤ ꯈ꯭ꯋꯥꯏꯔꯥꯛꯄꯝ ꯆꯥꯎꯕꯅ ꯏꯔꯝꯕ ꯑꯁꯤ ꯑꯩꯈꯣꯏꯗ ꯀꯥꯟꯅꯕ ꯑꯃ ꯀꯌꯥ ꯑꯃꯁꯨ ꯄꯤꯔꯤ ꯑꯗꯨꯒ ꯌꯥꯝꯅ ꯁꯝꯂꯞꯅ ꯍꯥꯏꯔꯒꯅ ꯁꯥꯇ꯭ꯔ ꯃꯆꯥꯗ ꯁꯤ ꯁꯥꯇ꯭ꯔ ꯃꯆꯥ ꯍꯥꯏꯔꯤꯕ ꯂꯥꯏꯔꯤꯛ ꯑꯁꯤ ꯌꯥꯝꯅ ꯑꯩꯈꯣꯏꯗ ꯀꯥꯟꯅꯕ ꯑꯃꯁꯨ ꯄꯤ ꯑꯩꯈꯣꯏꯒꯤ ꯂꯥꯏꯔꯤꯛ ꯇꯝꯕꯗ ꯑꯃꯗꯤ ꯑꯩꯈꯣꯏꯒꯤ ꯄꯨꯟꯁꯤꯗ ꯑꯐꯕ ꯑꯐꯕ ꯋꯥꯈꯜꯂꯣꯟ ꯑꯃꯗꯤ ꯑꯔꯥꯟꯕ ꯃꯥꯏꯀꯩꯗ ꯈꯨꯗꯤꯡꯃꯛ ꯇꯧꯒꯦ ꯈꯜꯂꯝꯂꯒꯁꯨ ꯑꯊꯤꯡꯕ ꯄꯤꯔꯤꯕ

ꯑꯁꯤꯒꯨꯝꯕ ꯇꯧꯒꯦ ꯍꯥꯏꯕ ꯋꯥꯈꯜ ꯑꯃ ꯊꯝꯃꯤ ꯑꯗꯨꯒ ꯑꯩꯈꯣꯏꯅ ꯐꯠꯇꯕ ꯋꯥꯈꯜ ꯈꯟꯒꯦ ꯍꯥꯏꯕꯁꯤ ꯃꯇꯝ ꯈꯨꯗꯤꯡꯃꯛꯇ ꯊꯥꯗꯣꯛꯎ ꯍꯥꯏꯕ ꯋꯥꯈꯜꯂꯤ

ꯂꯩꯔꯤꯕ ꯑꯩꯈꯣꯏꯗ ꯁꯣꯁꯥꯏꯇꯤ ꯑꯃꯗꯤ ꯑꯩꯈꯣꯏꯒꯤ ꯁꯃꯥꯖꯗ ꯊꯦꯡꯅꯔꯤꯕ ꯈꯨꯗꯤꯡꯃꯛ ꯑꯁꯤ ꯁꯥꯇ꯭ꯔ ꯃꯆꯥ ꯑꯣꯏꯔꯛꯄ ꯈꯨꯗꯤꯡꯃꯛꯅ ꯑꯩꯈꯣꯏꯒꯤ ꯇꯨꯡ ꯀꯣꯏꯅ ꯑꯐꯕ ꯍꯥꯏꯕꯗꯨ ꯑꯣꯏꯒꯜꯂꯤ ꯑꯗꯨꯒ ꯇꯨꯡ ꯀꯣꯏꯅ ꯑꯐꯕ ꯃꯍꯩꯔꯣꯏ ꯑꯃꯗꯤ ꯑꯐꯕ ꯁꯃꯥꯖ ꯍꯥꯏꯕꯗꯨ ꯑꯣꯏꯍꯜꯂꯛꯏ

ꯂꯥꯏꯔꯤꯛ ꯇꯝꯂꯒ ꯂꯥꯏꯔꯤꯛ ꯈꯛꯇꯪ ꯍꯩꯕ ꯅꯠꯇꯕ ꯁꯃꯥꯖꯇ ꯀꯥꯟꯅꯕ ꯀꯌꯥ ꯑꯃ ꯄꯤꯕ ꯁꯃꯥꯖꯀꯤ ꯐꯠꯇꯕ ꯎꯔꯒ ꯇꯧꯒꯅꯨ ꯍꯥꯏꯕ ꯑꯊꯤꯡꯕ ꯄꯤꯕ ꯑꯁꯤꯒꯨꯝꯕ ꯀꯥꯟꯅꯕ ꯀꯌꯥ ꯄꯤꯔꯤꯕꯁꯤ ꯁꯥꯇ꯭ꯔ ꯃꯆꯥ ꯑꯣꯏꯔꯛꯄ ꯑꯁꯤꯗꯒꯤ ꯍꯧꯔꯒ ꯃꯥꯒꯤ ꯇꯨꯡ ꯀꯣꯏꯅ ꯐ꯭ꯌꯨꯆꯔ ꯐ꯭ꯌꯨꯆꯔ ꯖꯦꯅꯦꯔꯦꯁꯟꯗꯁꯨ ꯑꯐꯕ ꯋꯥꯈꯜ ꯑꯃꯒ ꯀꯣꯟꯅꯅ ꯁꯥꯇ꯭ꯔ ꯃꯆꯥ ꯍꯥꯏꯔꯤꯕ ꯁꯤꯒꯤ ꯇꯣꯄꯤꯛ ꯑꯁꯤꯗ ꯑꯩꯈꯣꯏꯅ ꯌꯥꯝꯅ ꯀꯥꯟꯅꯕ ꯀꯌꯥ ꯑꯃ ꯄꯤꯔꯤ ꯑꯗꯨꯕꯨ ꯈ꯭ꯋꯥꯏꯔꯥꯛꯄꯝ ꯆꯥꯎꯕꯅ ꯏꯔꯝꯕ ꯂꯥꯏꯔꯤꯛ ꯑꯁꯤꯒꯤ ꯃꯃꯤꯡ ꯁꯤꯡꯁꯦ ꯌꯥꯝꯅ ꯀꯥꯟꯅꯕ ꯑꯩꯈꯣꯏꯗ ꯐꯪꯍꯜꯂꯤ